ꯍꯣꯡꯂꯛꯂꯤꯕ ꯑꯏꯪ ꯑꯁꯥꯒꯤ ꯐꯤꯕꯝꯗ ꯂꯧꯎ ꯁꯤꯡꯎꯗ ꯁꯥꯐꯨ ꯄꯤꯕꯗꯤ ꯃꯇꯝ ꯆꯥꯅ ꯅꯣꯡ ꯆꯨꯗꯕ ꯑꯁꯤꯅ ꯑꯩꯈꯣꯏꯅ ꯂꯧ ꯎꯕ ꯃꯇꯝꯗ ꯌꯥꯝꯅ ꯅꯨꯡꯉꯥꯏꯇꯕ ꯀꯌꯥ ꯂꯧꯃꯤꯁꯤꯡꯗ ꯊꯦꯡꯅꯩ ꯃꯔꯝ ꯑꯁꯤꯅ ꯂꯧ ꯎꯕꯗ ꯊꯦꯡꯊꯟꯅ ꯎꯔꯦ ꯑꯗꯨꯅ ꯅꯣꯡ ꯀꯟꯅ ꯆꯨꯗꯨꯅ ꯏꯁꯤꯡ ꯆꯥꯎꯔꯛꯄ ꯑꯁꯤꯅ ꯃꯔꯝ ꯑꯣꯏꯔꯒ ꯂꯕꯨꯛꯇ ꯏꯁꯤꯡ ꯊꯨꯝꯖꯤꯟꯗꯨꯅ ꯂꯧꯗꯨ ꯁꯤꯈꯤꯕ ꯃꯁꯤꯅ ꯂꯧꯃꯤꯁꯤꯡꯗ ꯑꯋꯥꯕ ꯃꯥꯡꯖꯕ ꯀꯌꯥ ꯃꯥꯏꯌꯣꯛꯅꯩ ꯂꯧꯃꯤꯁꯤꯡ ꯃꯁꯤꯒꯤ ꯏꯀꯪ ꯏꯆꯥꯎ ꯂꯥꯛꯑꯁꯨ ꯑꯗꯨꯝ ꯍꯦꯟꯗꯟ ꯇꯧꯔꯒ ꯂꯧ ꯎꯈꯤ ꯏꯁꯤꯡ ꯆꯥꯎꯁꯤꯟꯂꯛꯂꯕꯗꯤ ꯐꯥꯠꯊꯔꯒ ꯅꯠꯇꯔꯒ ꯏꯁꯤꯡ ꯆꯤꯡꯊꯣꯛꯇꯨꯅ ꯍꯣꯠꯅꯩ ꯑꯗꯨꯒ ꯏꯀꯪ ꯊꯣꯛꯄꯗ ꯇꯨꯔꯦꯟꯗꯒꯤ ꯏꯁꯤꯡ ꯆꯤꯡꯗꯨꯅ ꯋꯥꯅ ꯂꯧ ꯎꯅꯩ